ꯑꯩꯅ ꯑꯩꯈꯣꯏꯒꯤ ꯍꯤꯡꯈꯣꯜꯒꯤ ꯃꯇꯣꯟꯗ ꯍꯩꯅꯧ ꯄꯥꯝꯕꯤ ꯑꯃ ꯊꯥꯖꯩ ꯍꯥꯏꯔꯤꯕ ꯍꯩꯅꯧ ꯄꯥꯝꯕꯤ ꯑꯁꯤ ꯊꯥꯕ ꯊꯥꯔꯕ ꯃꯇꯨꯡꯗ ꯑꯩꯅ ꯍꯩꯅꯧ ꯄꯥꯝꯕꯤ ꯑꯗꯨꯗ ꯏꯁꯤꯡ ꯆꯥꯏꯕꯤꯕ ꯑꯃꯗꯤ ꯃꯍꯧꯁꯥꯒꯤ ꯑꯣꯏꯕ ꯍꯥꯔ ꯍꯥꯞꯄ ꯑꯁꯤꯅꯆꯤꯡꯕ ꯀꯌꯥ ꯑꯃ ꯇꯧꯏ ꯍꯥꯏꯔꯤꯕ ꯄꯥꯝꯕꯤ ꯑꯁꯤ ꯆꯍꯤ ꯑꯅꯤꯃꯨꯛ ꯁꯨꯔꯛꯂꯦ ꯑꯃꯗꯤ ꯄꯥꯟꯕꯤ ꯑꯁꯤ ꯆꯥꯎꯔꯦ ꯍꯟꯗꯛꯇꯤ ꯃꯄꯥꯟꯁꯨ ꯈꯔꯗꯤ ꯁꯥꯕ ꯍꯧꯔꯦ ꯑꯃꯗꯤ ꯃꯍꯩ ꯑꯣꯟꯕꯁꯨ ꯌꯥꯎꯔꯦ ꯍꯩꯅꯧ ꯄꯥꯝꯕꯤ ꯑꯗꯨ ꯍꯩꯅꯧ ꯄꯥꯟꯕ ꯎꯕ ꯑꯗꯨꯗ ꯑꯩꯅ ꯀꯌꯥ ꯑꯗꯨꯛꯀꯤ ꯃꯇꯤꯛ ꯍꯔꯥꯎꯖꯩ ꯃꯗꯨꯗꯤ ꯑꯩ ꯏꯁꯥꯃꯛꯅ ꯊꯥꯖꯕꯅꯤ ꯈꯟꯕꯗ ꯑꯃꯗꯤ ꯍꯩꯅꯧ ꯄꯥꯝꯕꯤ ꯑꯗꯨ ꯍꯩꯅꯧ ꯄꯥꯟꯕ ꯎꯕ ꯑꯗꯨꯗ ꯑꯉꯥꯡꯁꯤꯡꯅ ꯍꯦꯛꯇꯨꯅ ꯆꯥꯕ ꯎꯕ ꯑꯗꯨꯗ ꯑꯩꯅ ꯈꯔꯗꯤ ꯅꯨꯡꯉꯥꯏꯇꯕꯗꯤ ꯐꯥꯎꯏ ꯑꯃꯗꯤ ꯍꯟꯗꯛ ꯆꯍꯤꯅ ꯑꯍꯥꯟꯕ ꯃꯍꯩ ꯑꯣꯟꯕ ꯑꯃꯗꯤ ꯃꯄꯥꯟ ꯁꯥꯕꯅ ꯃꯔꯝ ꯑꯣꯏꯔꯒ ꯃꯁꯤꯡꯗꯤ ꯌꯥꯝ ꯀꯥꯍꯦꯟꯅ ꯌꯥꯝꯗꯦ ꯑꯗꯨꯕꯨ ꯃꯊꯪ ꯆꯍꯤ ꯃꯊꯪ ꯃꯊꯪ ꯇꯥꯔꯛꯄ ꯆꯍꯤꯁꯤꯡꯗꯗꯤ ꯑꯁꯨꯝ ꯑꯁꯨꯝ ꯃꯍꯩ ꯃꯁꯤꯡ ꯍꯦꯟꯒꯠꯂꯛꯀꯅꯤ ꯍꯥꯏꯕ ꯑꯩꯅ ꯊꯥꯖꯩ